ꯑꯁꯤ ꯃꯣꯍꯜꯒꯤ ꯍꯣꯇꯦꯜꯂ ꯑꯣꯔꯗꯔ ꯈꯔ ꯇꯧꯒꯦ ꯀꯨꯝꯍꯩ ꯑꯃ ꯂꯩꯕ ꯑꯗꯨꯅ ꯖꯤꯂꯤꯕꯤ ꯐꯥꯏꯚ ꯍꯟꯗ꯭ꯔꯦꯗ ꯄꯤꯁ ꯁꯃꯣꯁꯥ ꯐꯥꯏꯚ ꯍꯟꯗ꯭ꯔꯦꯗ ꯄꯤꯁ ꯕꯨꯖꯤꯌꯥ ꯇꯦꯟ ꯀꯦ ꯖꯤ ꯂꯥꯜ ꯃꯣꯍꯣꯟ ꯐꯥꯏꯚ ꯍꯟꯗ꯭ꯔꯦꯗ ꯄꯤꯁ ꯈꯖꯨꯔ ꯐꯥꯏꯚ ꯍꯟꯗ꯭ꯔꯦꯗ ꯄꯤꯁ ꯑꯗꯨꯈꯣꯏ ꯑꯣꯔꯗꯔ ꯇꯧꯖꯒꯦ ꯑꯗꯨꯒ ꯅꯪꯅ ꯊꯤꯟꯕꯤꯌꯣ ꯗꯤꯁꯀꯥꯎꯟꯁꯨ ꯈꯔ ꯌꯦꯡꯕꯤꯌꯣ ꯃꯐꯝꯗꯨꯅ ꯂꯣꯂꯣ ꯗ ꯂꯥꯛꯄꯤꯌꯣ ꯊꯤꯟꯕ ꯀꯥꯟꯗ ꯄꯩꯁꯥꯁꯨ ꯄꯤꯒꯦ ꯗꯤꯁꯀꯥꯎꯟꯁꯨ ꯈꯔ ꯌꯦꯡꯕꯤꯌꯣ